ꯑꯩꯅ ꯈ꯭ꯋꯥꯏꯗꯒꯤ ꯄꯥꯝꯖꯕ ꯑꯦꯛꯇ꯭ꯔꯦꯁꯁꯦ ꯏ ꯍꯦꯔꯤꯅꯦꯅ ꯍꯥꯏꯖꯅꯤꯡꯉꯦ ꯀꯩꯒꯤꯅꯣ ꯍꯥꯏꯕꯗ ꯃꯥꯅ ꯔꯤꯄ꯭ꯂꯥꯏ ꯅꯥꯏꯟꯇꯤꯟ ꯑꯥꯏꯠꯇꯤ ꯑꯥꯏꯠ ꯁꯦꯔꯤꯁ ꯑꯃꯗ ꯗꯣꯛ ꯁꯨꯟ ꯀꯧꯕ ꯀꯦꯔꯦꯛꯇꯔ ꯑꯃ ꯁꯥꯈꯤꯑꯦ ꯑꯗꯨꯗꯣ ꯑꯩꯉꯣꯟꯗ ꯌꯥꯝꯅ ꯔꯤꯂꯦꯇꯤꯕꯜ ꯑꯣꯏꯈꯤꯌꯦ ꯑꯗꯨꯒꯤ ꯗꯣꯛꯁꯨꯟ ꯍꯥꯏꯔꯤꯕ ꯅꯨꯄꯤꯁꯦ ꯑꯗꯨꯝ ꯃꯤꯁꯦ ꯌꯥꯔꯤꯈꯩ ꯑꯗꯨꯝ ꯍꯔꯥꯎꯍꯟꯕ ꯑꯗꯨꯒ ꯑꯗꯨꯝ ꯃꯥꯒꯤ ꯃꯅꯥꯛ ꯃꯥꯅꯕꯨ ꯅꯨꯡꯁꯤꯕ ꯃꯤ ꯑꯣꯏꯔꯗꯤ ꯑꯗꯨꯝ ꯃꯤꯗꯨꯒꯤꯗꯃꯛꯇ ꯑꯗꯨꯝ ꯂꯣꯏꯅꯃꯛ ꯇꯧꯕꯤꯕ ꯉꯝꯒꯗꯕ ꯅꯨꯄꯤꯅꯦꯅ ꯄꯣꯇ꯭ꯔꯦ ꯇꯧꯋꯦ ꯑꯗꯣ ꯗꯣꯛꯁꯨꯟꯁꯦ ꯌꯥꯏꯃꯁꯨ ꯑꯣꯏꯕꯒꯤ ꯃꯥꯅ ꯁꯤꯔꯤꯁꯇꯨꯗ ꯄꯣꯛꯂꯤꯕ ꯐꯤꯂꯤꯡꯁꯀꯨꯝꯕ ꯑꯗꯨꯒ ꯃꯉꯣꯟꯗ ꯊꯣꯛꯏꯕ ꯊꯧꯗꯣꯛꯁꯤꯡꯗꯣ ꯌꯥꯝꯅ ꯑꯩꯒ ꯈꯤꯇꯪ ꯈꯤꯇꯪ ꯃꯥꯅꯖꯩꯑꯦꯅ ꯈꯟꯖꯩꯌꯦ ꯑꯗꯨꯒ ꯌꯨꯝ ꯃꯅꯨꯡꯗꯁꯨ ꯌꯥꯏꯃ ꯑꯣꯏꯕꯒꯤ ꯑꯋꯥꯕ ꯑꯗꯨꯒ ꯃꯌꯥꯏꯗ ꯂꯩꯕꯒꯤ ꯑꯥ ꯃꯌꯥꯏꯗ ꯆꯞꯄ ꯂꯩꯕꯒꯤ ꯀꯩꯅꯣ ꯃꯉꯣꯟꯗ ꯐꯥꯎꯔꯤꯕ ꯐꯤꯂꯤꯡꯁꯤꯡꯗꯨꯁꯨ ꯂꯣꯏꯅ ꯃꯥꯅ ꯐꯖꯅ ꯄꯣꯇ꯭ꯔꯦ ꯇꯧꯕꯒꯤ ꯌꯥꯝꯅ ꯊꯃꯣꯏꯅ ꯊꯃꯣꯏꯗ ꯄꯥꯜꯂꯒ ꯌꯦꯡꯈꯤꯌꯦ ꯑꯗꯨꯅ ꯑꯗꯨꯒꯨꯝꯕ ꯀꯦꯔꯦꯛꯇꯔ ꯑꯃ ꯃꯥꯅ ꯍꯥꯏꯗꯤ ꯃꯁꯥꯒꯤ ꯑꯦꯛꯁꯄꯤꯔꯤꯌꯦꯟꯁ ꯅꯠꯇ꯭ꯔꯁꯨ ꯃꯌꯥꯝꯗ ꯃꯥ ꯃꯥꯅ ꯑꯁꯦꯡꯕꯩꯁꯨ ꯃꯉꯣꯟꯗ ꯊꯣꯛꯈꯤꯕ ꯊꯧꯗꯣꯛꯁꯤꯡꯒꯨꯝꯅ ꯃꯌꯥꯝꯗ ꯎꯠꯄꯗꯣ ꯌꯥꯝ ꯊꯤꯅ ꯀꯩꯅꯣ ꯄꯨꯛꯅꯤꯡꯗ ꯀꯩꯅꯣ ꯅꯨꯡꯁꯤꯕ ꯐꯥꯎꯍꯜꯂꯦ ꯑꯗꯨꯅ ꯌꯥꯝꯅ ꯌꯦꯡꯈꯠꯆꯩꯌꯦ ꯃꯉꯣꯟꯗ ꯑꯗꯨꯒ ꯀꯩꯅꯣ ꯃꯌꯥꯝꯅ ꯍꯥꯏꯕꯗ ꯍꯥꯏꯗꯤ ꯑꯇꯣꯞꯄ ꯄꯦꯟꯁ ꯀꯨꯝꯕꯅ ꯍꯥꯏꯕꯗ ꯃꯥꯁꯦ ꯌꯥꯝꯅꯁꯨ ꯐꯕ ꯀꯩꯅꯣ ꯃꯤ ꯑꯃꯅꯦꯅ ꯍꯥꯏꯌꯦ ꯑꯗꯨꯒ ꯗꯣꯅꯦꯁꯟꯒꯨꯝꯕ ꯚꯣꯂꯟꯇꯤꯌꯔ ꯋꯥꯔꯛꯀꯨꯝꯕꯁꯨ ꯌꯥꯝꯅ ꯇꯧꯕꯒꯤ ꯑꯗꯨꯒꯨꯝꯕꯔꯣꯝꯗ ꯌꯥꯝ ꯊꯤꯅ ꯌꯦꯡꯈꯠꯆꯅꯤꯡꯕ ꯃꯤ ꯑꯃ ꯑꯣꯏꯕꯒꯤ ꯃꯥꯁꯦ ꯑꯩꯅ ꯈ꯭ꯋꯥꯏꯗꯒꯤ ꯄꯥꯝꯖꯕ ꯑꯦꯛꯇꯔ ꯑꯃ ꯑꯣꯏꯅ ꯈꯟꯖꯅꯤꯡꯉꯦ